ꯍꯧꯖꯤꯛꯀꯤ ꯃꯇꯝ ꯑꯃꯁꯨꯡ ꯍꯥꯟꯅꯒꯤ ꯃꯇꯝꯗ ꯂꯩꯔꯝꯕ ꯀꯔꯣꯕꯥꯔ ꯇꯧꯕꯒꯤ ꯃꯑꯣꯡ ꯑꯁꯤ ꯌꯥꯝꯅ ꯈꯦꯠꯅꯔꯦ ꯕꯤꯖꯤꯅꯦꯁ ꯇꯧꯕꯁꯤꯗ ꯂꯝꯕꯤ ꯊꯣꯡ ꯆꯥꯎꯈꯠꯄ ꯑꯁꯤꯁꯨ ꯌꯥꯝꯅ ꯗꯔꯀꯥꯔꯅꯤ ꯍꯥꯏꯔꯤꯕ ꯍꯤꯔꯝꯁꯤꯗ ꯚꯥꯔꯠꯀꯤ ꯑꯣꯏꯅꯁꯨ ꯂꯝꯕꯤ ꯊꯣꯡꯒꯤ ꯐꯤꯕꯝ ꯑꯁꯤ ꯑꯗꯨꯛꯀꯤ ꯃꯇꯤꯛ ꯍꯥꯟꯅꯒꯤ ꯐꯤꯕꯝꯗꯒꯤ ꯆꯥꯎꯈꯠꯂꯦ ꯑꯗꯨꯅ ꯃꯔꯝ ꯑꯣꯏꯔꯒ ꯇ꯭ꯔꯥꯟꯁꯄꯣꯔꯇꯦꯁꯟ ꯇꯧꯕ ꯃꯇꯝꯗ ꯌꯥꯝꯅ ꯅꯨꯡꯉꯥꯏꯕ ꯑꯃꯁꯨꯡ ꯈꯨꯗꯣꯡ ꯆꯥꯕ ꯍꯥꯏꯕꯗꯨ ꯑꯣꯏꯔꯤ ꯑꯗꯨꯒ ꯑꯇꯣꯞꯄ ꯃꯐꯝꯁꯤꯡꯗ ꯆꯤꯡꯒꯤ ꯑꯦꯔꯤꯌꯥꯁꯤꯡꯗ ꯑꯩꯈꯣꯏꯅ ꯇ꯭ꯔꯥꯟꯁꯄꯣꯔꯇꯦꯁꯟꯁꯤ ꯈꯔ ꯃꯈꯩꯗꯤ ꯍꯥꯟꯅꯒꯤ ꯁꯔꯨꯛꯇꯒꯤ ꯍꯦꯟꯒꯠꯂꯦ ꯑꯗꯨ ꯑꯗꯨꯅ ꯃꯔꯝ ꯑꯣꯏꯔꯒ ꯍꯥꯟꯅꯒꯤ ꯐꯤꯕꯝꯗꯒꯤ ꯐꯒꯠꯂꯦ ꯍꯥꯏꯕꯗꯤ ꯌꯥꯏ ꯑꯗꯨꯕꯨ ꯃꯐꯝ ꯈꯨꯡꯒꯪꯁꯤꯡ ꯑꯃꯁꯨꯡ ꯁꯍꯔꯁꯤꯡꯒ ꯁꯝꯅꯔꯤꯕ ꯏꯁꯇꯦꯠ ꯍꯥꯏꯋꯦ ꯑꯃꯗꯤ ꯅꯦꯁꯅꯦꯜ ꯍꯥꯏꯋꯦ ꯁꯤꯡꯒꯤ ꯃꯔꯛꯇ ꯂꯩꯅꯔꯤꯕ ꯂꯝꯕꯤ ꯊꯣꯡ ꯑꯁꯤ ꯃꯐꯝ ꯈꯔꯗꯁꯨ ꯐꯠꯇꯕ ꯂꯩꯕ ꯃꯔꯝꯅ ꯀꯔꯣꯕꯥꯔ ꯃꯆꯥ ꯇꯧꯕꯁꯤꯡꯗ ꯌꯥꯝꯅ ꯈꯨꯗꯣꯡ ꯆꯥꯗꯕꯁꯨ ꯊꯣꯛꯏ ꯑꯗꯨꯒ ꯀꯔꯣꯕꯥꯔ ꯑꯆꯧꯕ ꯇꯧꯕ ꯕꯤꯖꯤꯅꯦꯁꯁꯤꯡ ꯁꯤꯅ ꯍꯥꯏꯕꯗꯤ ꯍꯥꯟꯅ ꯑꯩꯈꯣꯏꯅ ꯕꯁꯇ ꯅꯠꯇ꯭ꯔꯒꯅ ꯒꯥꯔꯤ ꯑꯄꯤꯛꯄ ꯁꯤꯡꯗ ꯄꯨꯗꯨꯅ ꯆꯠꯂꯝꯃꯤ ꯑꯗꯨꯕꯨ ꯍꯧꯖꯤꯛꯇꯤ ꯖꯍꯥꯖ ꯑꯃꯁꯨꯡ ꯀꯥꯔꯒꯣ ꯄ꯭ꯂꯦꯟꯅ ꯆꯤꯡꯕꯁꯤꯡ ꯑꯁꯤꯅ ꯇ꯭ꯔꯥꯟꯁꯄꯣꯔꯇꯦꯁꯟ ꯑꯁꯤ ꯐꯖꯅ ꯇꯧꯔꯕꯅꯤꯅ ꯈꯨꯗꯣꯡ ꯆꯥꯕ ꯀꯌꯥ ꯑꯃꯗꯤ ꯀꯔꯣꯕꯥꯔ ꯇꯧꯕꯗꯁꯨ ꯀꯥꯟꯅꯕ ꯂꯩꯔꯤ ꯑꯗꯨꯒ ꯂꯣꯏꯅ ꯂꯣꯏꯅꯅ ꯑꯆꯧ ꯑꯆꯧꯕ ꯑꯩꯅ ꯏꯁꯥꯅ ꯄꯥꯝꯖꯕ ꯃꯤꯑꯣꯏ ꯀꯌꯥ ꯑꯃꯁꯨ ꯏꯟꯗꯤꯌꯥꯗ ꯂꯩꯔꯤ ꯑꯗꯨꯁꯤꯡ ꯑꯗꯨꯒꯤ ꯃꯅꯨꯡꯗ ꯈ꯭ꯋꯥꯏꯗꯒꯤ ꯍꯦꯟꯅ ꯃꯃꯤꯡ ꯂꯩꯔꯕ ꯑꯝꯕꯥꯅꯤ ꯑꯃꯗꯤ ꯑꯥꯗꯥꯅꯤ ꯍꯥꯏꯔꯤꯕ ꯃꯤꯑꯣꯏ ꯑꯅꯤ ꯑꯁꯤꯅ ꯚꯥꯔꯠꯀꯤ ꯑꯗꯨꯒꯨꯝꯂꯕ ꯀꯔꯣꯕꯥꯔ ꯍꯥꯏꯕꯗꯤ ꯕꯤꯖꯤꯅꯦꯁ ꯇꯧꯕꯒꯤ ꯃꯑꯣꯡ ꯑꯁꯤ ꯐꯖꯍꯟꯕꯇ ꯅꯠꯇꯅ ꯄ꯭ꯔꯤꯊꯤꯕꯤꯒꯤ ꯑꯇꯣꯞꯄ ꯂꯩꯕꯥꯛꯇꯁꯨ ꯏꯀꯥꯏ ꯈꯨꯝꯅꯕ ꯍꯥꯏꯕ ꯃꯤꯑꯣꯏꯁꯤꯡ ꯑꯗꯨ ꯑꯣꯏꯔꯤ ꯑꯗꯨꯅ ꯃꯈꯣꯏꯅ ꯇꯧꯔꯤꯕ ꯀꯔꯣꯕꯥꯔ ꯃꯑꯣꯡ ꯑꯁꯤꯗ ꯚꯥꯔꯠꯇ ꯍꯥꯟꯅꯒꯤ ꯂꯩꯔꯝꯂꯤꯕ ꯄꯨꯟꯁꯤ ꯃꯍꯤꯡ ꯑꯗꯨꯗꯒꯤ ꯑꯍꯣꯡꯕ ꯀꯌꯥ ꯑꯃ ꯐꯪꯍꯜꯂꯦ ꯀꯥꯟꯅꯕ ꯀꯌꯥ ꯑꯃ ꯐꯪꯍꯜꯂꯦ ꯖꯤꯑꯣ ꯍꯥꯏꯔꯤꯕ ꯀꯝꯄꯅꯤ ꯑꯁꯤ ꯄꯨꯊꯣꯔꯛꯄꯗꯒꯤ ꯃꯤꯑꯣꯏ ꯂꯤꯁꯤꯡ ꯀꯌꯥꯗ ꯍꯥꯏꯕꯗꯤ ꯃꯤꯑꯣꯏ ꯂꯥꯛ ꯀꯌꯥꯗ ꯀꯔꯣꯔ ꯀꯌꯥꯗ ꯀꯥꯟꯅꯕ ꯐꯪꯍꯜꯂꯤ ꯃꯤꯑꯣꯏ ꯈꯨꯗꯤꯡꯃꯛ ꯂꯥꯞꯅ ꯂꯩꯈꯤꯕ ꯃꯐꯝꯁꯤꯡꯗ ꯑꯃꯁꯨꯡ ꯅꯛꯅ ꯂꯩꯈꯤꯕ ꯃꯐꯝꯁꯤꯡꯗ ꯋꯥꯔꯤ ꯋꯥꯇꯥꯏ ꯁꯥꯟꯅꯕ ꯑꯃꯁꯨꯡ ꯃꯥꯒꯤ ꯄꯨꯟꯁꯤꯔꯣꯜꯗ ꯑꯍꯣꯡꯕ ꯀꯌꯥ ꯑꯃꯗꯨ ꯑꯩꯈꯣꯏꯅ ꯎꯕ ꯐꯪꯂꯤ